ꯍꯂꯣ ꯑꯥꯎ ꯅꯨꯡꯉꯥꯏꯔꯤꯌꯦ ꯍꯟꯗꯛꯀꯤ ꯌꯥꯎꯁꯪꯒꯤ ꯀꯨꯝꯍꯩꯗꯤ ꯍꯥꯟꯅꯗꯧꯅ ꯇꯧꯗ꯭ꯔꯕꯅꯤꯅ ꯈꯔꯗꯤ ꯋꯥꯠꯂꯦ ꯏꯁꯄꯣꯔꯠꯁꯨ ꯀꯌꯥ ꯈꯔꯕꯨꯗꯤ ꯇꯧꯋꯦ ꯍꯥꯟꯅꯗꯒꯤꯗꯤ ꯈꯔ ꯅꯦꯝꯃꯦ ꯑꯩꯈꯣꯏꯗꯤ ꯌꯥꯎꯖꯗꯔꯦ ꯑꯥꯎ ꯌꯥꯎꯔꯝꯃꯤ ꯐꯨꯠꯕꯣꯜꯗ ꯑꯣꯏꯅ ꯌꯥꯎꯋꯦ ꯑꯩꯈꯣꯏꯗꯤ ꯐꯨꯠꯕꯣꯜꯁꯤ ꯈ꯭ꯋꯥꯏꯗꯒꯤ ꯅꯨꯡꯉꯥꯏꯕꯗꯤ ꯐꯨꯠꯕꯣꯜꯅꯤ ꯀꯩꯅꯣ ꯑꯗꯨꯝ ꯆꯠꯂꯤꯗ ꯑꯩꯈꯣꯏꯗꯤ ꯌꯥꯝꯃꯤꯗ ꯑꯣ ꯍꯟꯗꯛꯇꯤ ꯇꯧꯗ꯭ꯔꯦ ꯑꯩꯈꯣꯏ ꯁ꯭ꯋꯥꯏꯗꯗꯤ ꯑꯋꯥꯡ ꯂꯩꯀꯥꯏꯗꯒꯗꯤ ꯇꯧꯋꯤ ꯑꯗꯨꯝ ꯆꯠꯂꯤ ꯑꯩꯈꯣꯏ ꯏꯃꯥꯟꯟꯕ ꯑꯃ ꯑꯅꯤꯈꯛꯇ ꯆꯠꯄꯅꯤꯗ ꯀꯔꯤꯒꯤ ꯅꯨꯡꯉꯥꯏꯇꯅꯦꯒꯦ ꯃꯌꯥꯝ ꯆꯠꯄ ꯍꯥꯏꯔꯤꯅꯤ ꯅꯨꯡꯉꯥꯏꯕꯁꯦ ꯑꯩꯈꯣꯏꯗꯤ ꯂꯥꯎꯗꯦ ꯍꯟꯗꯛ ꯂꯥꯎꯒꯗꯣꯏꯅꯦ ꯈꯟꯗꯛ ꯑꯍꯜ ꯍꯥꯛꯇꯛꯇꯒꯤ ꯒꯧꯔꯗ ꯑꯗꯨꯝ ꯆꯠꯂꯝꯕꯅꯤꯅ ꯑꯩꯈꯣꯏꯗꯤ ꯒꯧꯔꯗ ꯑꯗꯨꯝ ꯂꯥꯎꯔꯦ ꯑꯥꯎ ꯂꯥꯎꯅꯕ ꯌꯥꯎꯋꯤ ꯈꯔ ꯑꯃ ꯂꯥꯎꯅꯩ ꯈꯔ ꯑꯃ ꯂꯥꯎꯅꯗꯦ ꯑꯥꯎ ꯑꯩꯈꯣꯏ ꯁ꯭ꯋꯥꯏꯗꯤ ꯑꯌꯥꯝꯕꯅ ꯒꯧꯔꯗ ꯆꯠꯂꯤ ꯒꯧꯔ ꯆꯩꯔꯥꯎꯕꯗꯤ ꯉꯥ ꯅꯠꯇ꯭ꯔꯗꯤ ꯑꯩꯈꯣꯏꯗꯤ ꯂꯥꯎꯗꯦ ꯃꯊꯦꯟ ꯌꯥꯝꯃꯤ ꯉꯥ ꯊꯣꯡꯕ ꯀꯥꯡꯉꯧ ꯄꯥꯐꯣꯔ ꯆꯝꯐꯨꯠ ꯎꯠꯇꯤ ꯌꯥꯝꯈ꯭ꯔꯦꯗ ꯏꯃꯨꯡ ꯏꯃꯨꯡꯒꯤ ꯇꯣꯉꯥꯟ ꯇꯣꯉꯥꯟ ꯂꯥꯎꯅꯔꯦ ꯑꯩꯈꯣꯏꯒꯤꯗꯤ ꯃꯉꯥ ꯇꯔꯨꯛꯈꯛꯇꯅꯤ ꯆꯥꯔꯤꯁꯦ ꯍꯧꯖꯤꯛ ꯑꯩꯈꯣꯏ ꯁ꯭ꯋꯥꯏꯗ ꯐꯪꯕꯅ ꯐꯪꯉꯦ ꯐꯪꯗꯕ ꯃꯈꯩꯅ ꯑꯇꯣꯞꯄꯗꯒꯤ ꯂꯧꯋꯦ ꯑꯩꯈꯣꯏꯗꯤ ꯆꯠꯂꯔꯣꯏ ꯑꯉꯥꯡ ꯃꯈꯩ ꯆꯠꯀꯅꯤ ꯑꯩꯈꯣꯏꯗꯤ ꯕꯥꯔꯇꯣꯟ ꯇꯧꯅꯗꯦ ꯆꯩꯔꯥꯎꯕꯗꯗꯤ ꯑꯥꯎ ꯂꯩꯀꯥꯏꯒꯤ ꯍꯤꯡꯒꯣꯟꯅꯨꯡꯒꯤ ꯑꯣꯏꯅꯗꯤ ꯌꯦꯟꯖꯥꯡ ꯊꯤꯟꯅꯩꯌꯦ ꯑꯌꯥꯝꯕ ꯈꯔ ꯈꯔ ꯂꯣꯏꯅ ꯊꯤꯟꯅꯩ ꯌꯨꯝ ꯌꯥꯝꯃꯤꯗ ꯑꯗꯨꯕꯨ ꯑꯩꯈꯣꯏꯒꯤ ꯏꯆꯤꯟ ꯏꯅꯥꯎꯈꯛ ꯑꯣꯏꯅ ꯊꯤꯟꯅꯩ ꯃꯌꯥꯝ ꯄꯨꯟꯅ ꯂꯥꯝꯃꯨꯕ ꯉꯝꯗꯕꯅꯤꯅ ꯑꯩꯈꯣꯏꯗꯤ ꯃꯉꯥꯅꯦ ꯌꯥꯝꯗꯦ ꯀꯤꯂꯣ ꯃꯔꯤ ꯃꯉꯥꯒꯨꯝꯕꯗꯤ ꯊꯣꯡꯉꯤ ꯑꯥꯎ ꯑꯩꯈꯣꯏ ꯁ꯭ꯋꯥꯏꯗ ꯔꯤꯡꯕꯟꯗꯒꯤ ꯑꯗꯨꯝ ꯂꯧꯅꯔꯦ ꯀꯤꯂꯣꯗ ꯆꯍꯨꯝꯒ ꯌꯥꯡꯈꯩ ꯈ꯭ꯋꯥꯏꯗꯒꯤ ꯇꯥꯡꯉꯕꯅꯦ ꯑꯍꯣꯡꯕꯗ ꯆꯍꯨꯝ ꯆꯅꯤ ꯌꯥꯡꯈꯩ ꯀꯤꯂꯣ ꯑꯍꯨꯝꯗꯒꯤꯅ ꯃꯔꯤ ꯃꯉꯥ ꯐꯥꯎꯕ ꯂꯩ ꯑꯥꯎ ꯍꯥꯟꯟꯗꯤ ꯂꯥꯎꯔꯝꯃꯤ ꯄꯨꯟꯅ ꯑꯥꯎ ꯑꯩꯈꯣꯏꯗꯤ ꯁ꯭ꯋꯥꯏꯗꯗꯤ ꯀꯌꯥ ꯂꯩꯇꯕꯅꯤꯅ ꯆꯠꯅꯗ꯭ꯔꯦ ꯑꯥꯎ ꯊꯥꯏꯅꯗꯤ ꯌꯥꯝ ꯆꯠꯅꯔꯝꯃꯤ ꯋꯥꯔꯣꯏꯆꯤꯡꯒꯨꯝꯕ ꯑꯗꯒꯤ ꯑꯥ ꯀꯩꯅꯣꯗ ꯑꯗꯣꯝꯗ ꯑꯔꯥꯞ ꯑꯔꯥꯞꯄꯗ ꯌꯥꯝ ꯆꯠꯅꯔꯝꯃꯤꯗ ꯍꯧꯖꯤꯛ ꯏꯔꯥꯡ ꯐꯂꯥꯡ ꯏꯔꯥꯡ ꯐꯂꯥꯡꯁꯤꯅ ꯑꯌꯥꯝꯕ ꯆꯠꯅꯗ꯭ꯔꯦ ꯍꯧꯖꯤꯛꯇꯤ ꯍꯟꯗꯛꯇꯤ ꯅꯥꯇꯩ ꯆꯥꯔꯔꯣꯏꯌꯦ ꯆꯠꯄꯁꯤ ꯂꯩꯕꯥꯛꯀꯤ ꯏꯔꯥꯡꯅ ꯍꯣꯏ ꯏꯁꯥ ꯏꯁꯥꯅ ꯂꯣꯏꯅ ꯊꯣꯡꯅꯔꯦ ꯑꯥꯎ ꯏꯁꯥ ꯏꯁꯥꯅ ꯊꯣꯡꯕꯁꯤꯅ ꯅꯨꯃꯤꯠꯇꯨꯒꯤꯗꯤ ꯏꯁꯥ ꯏꯁꯥꯅ ꯂꯣꯏꯅ ꯇꯧꯅꯩꯌꯦ